ꯑꯥ ꯀꯅꯥ ꯀꯅꯥ ꯑꯣꯏꯕꯤꯔꯕꯅꯣ

ꯑꯣ ꯐꯅꯤ ꯍꯣꯏ ꯀꯛꯆꯤꯡ ꯕꯣꯔꯥ ꯍꯣꯏ ꯀꯩꯊꯦꯜ ꯑꯩꯈꯣꯏ ꯀꯩꯊꯦꯜ ꯑꯆꯧꯕ ꯍꯥꯏꯕ ꯑꯃ ꯀꯩꯊꯦꯜ ꯃꯆꯥ ꯍꯥꯏꯕ ꯑꯃ ꯑꯅꯤ ꯅꯥꯏ ꯑꯦꯗꯣ ꯀꯥꯛꯆꯤꯡ ꯕꯣꯔꯥꯁꯦ ꯐꯪꯕꯕꯨꯗꯤ ꯑꯅꯤꯃꯠ ꯐꯪꯏ ꯑꯗꯨꯒ ꯀꯛꯆꯤꯡ ꯀꯩꯊꯦꯜ ꯃꯆꯥ ꯍꯥꯏꯕꯁꯤꯗꯅ ꯕꯣꯔꯥꯁꯦ ꯍꯥꯎꯕ ꯍꯦꯟꯕꯒꯤ ꯌꯥꯝ ꯃꯃꯤꯡ ꯆꯠꯂꯤ ꯑꯗꯣ ꯀꯩꯊꯦꯜ ꯃꯆꯥꯗ ꯁꯥꯕ ꯕꯣꯔꯥꯁꯤꯅ ꯑꯥ ꯀꯛꯆꯤꯡ ꯂꯝꯈꯥꯏ ꯑꯗꯒꯤ ꯀꯛꯆꯤꯡꯒꯤ ꯗꯨꯀꯥꯟꯗ ꯄꯦꯛꯀꯦꯠ ꯄꯦꯛꯀꯦꯠ ꯍꯥꯟꯂꯒ ꯑꯗꯨꯝ ꯊꯥꯗꯣꯛ ꯊꯕꯒꯤ ꯃꯇꯥꯡꯁꯨ ꯑꯗꯨꯝ ꯂꯩ ꯀꯛꯆꯤꯡ ꯕꯣꯔꯥ ꯍꯥꯎꯕꯗꯤ ꯀꯩꯊꯦꯜ ꯃꯆꯥꯗꯤ ꯌꯥꯝ ꯍꯥꯏꯅꯩ ꯀꯛꯆꯤꯡ ꯀꯩꯊꯦꯜ ꯑꯆꯧꯕꯗꯁꯨ ꯑꯗꯨꯝ ꯐꯪꯗꯤ ꯐꯪꯕꯅꯤ ꯑꯗꯣ ꯃꯁꯛ ꯃꯑꯣꯡ ꯈꯤꯇꯪꯗꯤ ꯈꯦꯅꯩ ꯀꯩꯊꯦꯜ ꯃꯆꯥꯗꯅ ꯃꯁꯛ ꯃꯑꯣꯡ ꯐꯖꯕ ꯑꯗꯒꯤ ꯍꯥꯎꯕꯁꯨ ꯍꯥꯏꯅꯕꯅꯤ ꯑꯗꯨꯝ ꯌꯦꯡꯕꯤꯕ ꯌꯥꯅꯤ

ꯕꯣꯔꯥꯁꯦ ꯑꯩꯈꯣꯏꯒꯤ ꯆꯦꯡ ꯇꯛꯈꯥꯏꯔꯒ ꯌꯥꯝ ꯑꯣꯟꯊꯣꯛꯄ ꯍꯥꯏꯒꯗ꯭ꯔꯥ ꯀꯣ ꯑꯗꯨꯗ ꯊꯨꯝ ꯃꯣꯔꯣꯛ ꯑꯗꯒꯤ ꯃꯥꯏ ꯍꯥꯎꯅꯅꯕ ꯃꯅꯝ ꯃꯔꯨ ꯃꯔꯥꯡ ꯀꯔꯤ ꯀꯔꯥ ꯈꯔ ꯍꯥꯞꯄꯒ ꯃꯥꯏ ꯏꯁꯤꯡ ꯊꯤꯠ ꯊꯤꯠꯐꯝ ꯊꯣꯛꯄ ꯊꯤꯠꯂꯦ ꯑꯗꯨꯒ ꯃꯪꯒꯜ ꯍꯋꯥꯏ ꯃꯪꯒꯜ ꯍꯥꯞꯄꯤ ꯑꯗꯨꯒ ꯃꯥꯏ ꯃꯁꯛ ꯃꯑꯣꯡꯗꯣ ꯈꯨꯠꯅ ꯑꯣꯏꯅ ꯈꯔ ꯈꯔ ꯑꯗꯨꯝ ꯇꯥꯔꯒ ꯁꯦꯝꯃꯦ ꯈꯨꯠꯅ ꯑꯗꯨꯝ ꯁꯦꯝꯕꯅꯦ ꯃꯦꯆꯤꯟꯅꯗꯤ ꯇꯧꯕ ꯂꯩꯇ꯭ꯔꯤ ꯍꯧ ꯀꯥꯟ ꯈꯨꯠꯅ ꯈꯔ ꯈꯔ ꯑꯊꯤꯠꯄ ꯄꯣꯠꯇꯨꯗꯒꯤ ꯈꯔ ꯈꯔ ꯂꯧꯈꯠꯂꯒ ꯁꯦꯝꯕ ꯑꯗꯨꯒ ꯊꯥꯎꯗ ꯇꯥꯎꯕ ꯊꯥꯎꯗꯨꯗ ꯇꯥꯎꯔꯒ ꯃꯆꯨ ꯈꯔ ꯂꯥꯡꯁꯤꯜꯂꯒ ꯃꯨꯟꯂꯦ ꯍꯥꯏꯔ ꯀꯥꯟꯗꯨꯗ

ꯈꯥꯕꯩ ꯀꯩꯅꯣ ꯑꯃꯅ ꯖꯔꯞ ꯍꯥꯏꯗꯣꯏꯔ ꯑꯃ ꯑꯔꯟꯕꯤ ꯇꯧꯔꯒ ꯂꯧꯈꯠꯄ ꯑꯗꯨꯃꯥꯏꯅ ꯇꯧꯔꯒ ꯏꯪꯊꯍꯟꯂꯒ ꯃꯌꯥꯝꯗ ꯌꯣꯟꯕꯅꯤ ꯃꯌꯥꯝꯅꯁꯨ ꯄꯥꯝꯅ ꯆꯥꯅꯩ

ꯑꯌꯥꯝꯕ ꯃꯇꯝꯗ ꯑꯗꯨꯝ ꯐꯪꯏ ꯀꯛꯆꯤꯡ ꯕꯣꯔꯥ ꯃꯔꯨ ꯑꯣꯏꯅ ꯀꯩꯊꯦꯜ ꯃꯆꯥꯗ ꯀꯩꯊꯦꯜ ꯃꯆꯥ ꯍꯥꯏꯔꯒ ꯑꯩꯈꯣꯏ ꯀꯥꯛꯆꯤꯡꯒꯤ ꯀꯩꯊꯦꯜ ꯑꯆꯧꯕ ꯑꯃꯗꯤ ꯀꯩꯊꯦꯜ ꯃꯆꯥ ꯑꯅꯤ ꯂꯩꯔꯤꯁꯤ ꯀꯩꯊꯦꯜ ꯃꯆꯥꯗ

ꯀꯩꯊꯦꯜ ꯑꯆꯧꯕꯗ ꯐꯪꯕꯗꯨꯗꯤ ꯃꯁꯛ ꯐꯖꯕ ꯈꯔꯥ ꯋꯥꯠꯂꯦ ꯑꯗꯨꯝ ꯍꯣꯏ ꯆꯥꯕꯒꯤꯕꯨꯗꯤ ꯑꯗꯨꯝ ꯃꯌꯥꯝꯁꯨ ꯆꯥꯅꯩ ꯀꯩꯊꯦꯜ ꯑꯆꯧꯕꯩꯁꯨ ꯀꯩꯊꯦꯜ ꯃꯆꯥꯗꯗꯤ ꯑꯌꯥꯝꯕ ꯃꯇꯝꯗ ꯑꯗꯨꯝ ꯐꯪꯒꯦ ꯀꯩꯊꯦꯜ ꯃꯆꯥ ꯑꯌꯥꯝꯕꯗꯅ ꯑꯌꯨꯛ ꯉꯟꯇꯥꯗꯗꯤ ꯇꯧꯗꯦ ꯅꯨꯡꯗꯥꯡ ꯋꯥꯏ ꯅꯨꯡꯊꯤꯜ ꯆꯥꯛꯆꯥ ꯇꯣꯛꯑꯕ ꯃꯇꯨꯡ ꯑꯗꯨꯗ ꯐꯦꯟ ꯊꯥꯔꯒ ꯑꯗꯨꯝ

ꯃꯐꯝꯗꯨꯗ ꯂꯛꯑꯒ ꯑꯗꯨꯝ ꯂꯩꯕ ꯌꯥꯏ ꯑꯗꯨꯒ ꯐꯝꯃ ꯑꯗꯨꯝ ꯆꯥꯕꯤꯒꯦ ꯍꯥꯏꯔꯁꯨ ꯑꯗꯨꯝ ꯌꯥꯏ ꯑꯗꯨ ꯃꯤꯄꯨꯟ ꯈꯨꯗꯤꯡꯃꯛ ꯂꯥꯛꯑꯒ ꯑꯗꯨꯗ ꯀꯩꯊꯦꯟ ꯃꯆꯥꯗꯨꯗ ꯑꯗꯨꯝ ꯅꯨꯡꯉꯥꯏꯅ ꯐꯝꯃꯒ ꯆꯥꯕ ꯑꯗꯒꯤ ꯊꯛꯄ